ꯗ꯭ꯔꯥꯏꯚꯔꯁꯦ ꯉꯁꯥꯏꯗꯒꯤ ꯐꯣꯟ ꯄꯥꯏꯗ꯭ꯔꯤꯁꯤ ꯀꯔꯤ ꯁꯃꯁꯤꯌꯥ ꯂꯩꯕꯒꯤꯅꯣ ꯍꯥꯏꯕꯗꯨ ꯈꯪꯖꯅꯤꯡꯉꯤ ꯌꯥꯝꯅ ꯑꯔꯨꯕ ꯊꯕꯛ ꯑꯃꯒꯤ ꯑꯩꯅ ꯕꯨꯛ ꯇꯧꯖꯕꯅꯤ ꯑꯗꯨꯗ ꯀꯔꯤꯒꯤ ꯂꯥꯛꯇꯕꯅꯣ ꯐꯣꯟꯁꯨ ꯄꯥꯏꯈꯠꯂꯛꯇꯦ ꯍꯜꯂꯒꯁꯨ ꯇꯧꯕꯤꯔꯛꯇꯦ ꯑꯁꯤ ꯑꯁꯤ ꯇꯧꯕꯅꯤ ꯍꯥꯏꯅꯁꯨ ꯀꯩꯝꯇ ꯍꯥꯏꯕꯤꯔꯛꯇꯦ ꯃꯁꯤꯒꯤꯁꯤ ꯀꯔꯤꯒꯤ ꯑꯣꯏꯕꯤꯗꯣꯏꯅꯣ ꯍꯥꯏꯕ ꯄꯣꯠꯇꯣ ꯑꯊꯨꯕ ꯃꯇꯝꯗ ꯍꯥꯏꯕꯤꯔꯛꯎ